ꯏꯁꯃꯥꯔꯠ ꯐꯣꯟꯁꯤꯡꯅ ꯑꯗꯨꯝ ꯑꯩꯈꯣꯏꯗ ꯃꯤꯑꯣꯏꯕ ꯑꯩꯈꯣꯏꯗ ꯑꯗꯨꯝ ꯀꯥꯟꯅꯕ ꯃꯌꯥꯝ ꯑꯃ ꯄꯤꯈꯔꯦ ꯐꯣꯟꯒꯤ ꯈꯨꯊꯥꯡꯗ ꯑꯗꯨꯝ ꯑꯊꯨ ꯑꯍꯥ ꯋꯥꯔꯤ ꯁꯥꯟꯅꯕ ꯈꯣꯠꯄ ꯑꯗꯒꯤ ꯄꯩꯁꯥ ꯀꯥꯞꯊꯣꯛ ꯀꯥꯞꯁꯤꯟ ꯇꯧꯕꯗ ꯑꯗꯒꯤ ꯁꯛꯀ ꯁꯛꯀ ꯎꯅꯔꯒ ꯋꯥꯔꯤ ꯁꯥꯟꯅꯕꯗ ꯑꯗꯨꯝ ꯀꯥꯟꯅꯕ ꯃꯌꯥꯝ ꯑꯃ ꯄꯤꯈꯔꯦ ꯑꯗꯩ ꯑꯩꯈꯣꯏꯅ ꯉꯥꯏꯍꯥꯛꯇꯪ ꯑꯩꯈꯣꯏ ꯋꯥꯔꯛꯄ ꯀꯥꯟꯗꯁꯨ ꯑꯩꯈꯣꯏꯅ ꯄꯣꯊꯥꯒꯦ ꯍꯥꯏꯇꯥꯔꯒꯁꯨ ꯌꯨꯇ꯭ꯌꯨꯞ ꯆꯦꯅꯦꯜ ꯌꯨꯇ꯭ꯌꯨꯞꯇꯣ ꯍꯥꯞꯆꯤꯜꯂꯒ ꯌꯨꯇ꯭ꯌꯨꯞꯇ ꯑꯗꯨꯝ ꯏꯁꯩ ꯅꯣꯡꯃꯥꯏ ꯇꯥꯔꯒ ꯑꯩꯈꯣꯏꯒꯤ ꯉꯥꯛꯇꯪ ꯑꯋꯥꯕꯗꯣ ꯑꯩꯈꯣꯏ ꯏꯁꯩ ꯇꯥꯔꯒ ꯑꯩꯈꯣꯏ ꯀꯣꯛꯍꯟꯕꯁꯨ ꯑꯗꯨꯝ ꯉꯝꯃꯦ